ꯍꯥꯂꯣ ꯇꯥꯏꯌꯦ ꯍꯥꯏꯌꯣ ꯑ ꯅꯨꯡꯉꯥꯏꯔꯤꯌꯦ ꯚꯥꯏ ꯍꯣꯏ ꯌꯦꯡꯁꯤ ꯌꯦꯡꯁꯤ ꯌꯥꯝ ꯅꯨꯡꯉꯥꯏꯕꯅꯦ ꯒꯥꯡꯉꯥꯏ ꯌꯦꯡꯕꯁꯦ ꯌꯥꯅꯤ ꯌꯥꯅꯤ ꯀꯩꯁꯨ ꯑꯀꯥꯏꯕ ꯂꯩꯇꯦ ꯑꯗꯨꯝ ꯆꯠꯁꯦ ꯑꯗꯨꯝ ꯌꯥꯝ ꯀꯥ ꯍꯦꯟꯅ ꯂꯥꯞꯅ ꯅꯠꯇꯦ ꯑꯗꯨꯝ ꯒꯥꯔꯤ ꯑꯃ ꯑꯗꯨꯝ ꯅꯦꯛꯑꯒ ꯑꯗꯨꯝ ꯆꯠꯄ ꯌꯥꯏ ꯏꯇꯥꯎ ꯍꯣꯏ ꯃꯤ ꯂꯥꯛꯀꯗꯕꯗꯣ ꯍꯥꯏꯔꯛꯑꯣ ꯑꯩ ꯒꯥꯔꯤ ꯄꯨꯊꯣꯛꯑꯒ ꯑꯩꯈꯣꯏ ꯌꯦꯡꯕ ꯆꯠꯃꯤꯟꯅꯁꯦ ꯑꯣ ꯒꯥꯔꯤꯁꯤ ꯑꯩꯅ ꯑꯃ ꯄꯨꯊꯣꯔꯛꯑꯒꯦ ꯑꯗꯨꯒ ꯑꯗꯨꯝ ꯆꯠꯃꯤꯟꯅꯔꯁꯤ ꯑꯥꯗ ꯑꯍꯤꯡ ꯂꯩꯔꯁꯤ ꯑꯗꯨꯝ ꯃꯣꯏꯒꯤ ꯑꯥꯗ ꯂꯩꯐꯝ ꯆꯥꯐꯝꯁꯨ ꯌꯥꯝ ꯅꯨꯡꯉꯥꯏ ꯒꯥꯟꯉꯥꯏ ꯇꯧꯕꯒꯤ ꯑꯗꯨꯝ ꯅꯨꯡꯉꯥꯏꯅ ꯑꯗꯨꯝ ꯃꯣꯏ ꯍꯣꯇꯦꯟ ꯀꯩꯀꯩꯁꯨ ꯁꯤꯟꯕꯅꯦꯕ ꯑ ꯔꯦꯜ ꯑꯣꯏꯅ ꯂꯩꯌꯦ ꯑꯗꯨ ꯑꯩꯈꯣꯏꯒꯤ ꯔꯦꯜ ꯑꯣꯏꯅ ꯅꯣꯡꯃꯒꯤ ꯑꯣꯏꯅ ꯃꯤ ꯑꯃꯒꯤ ꯂꯨꯄꯥ ꯆꯍꯨꯝ ꯆꯍꯨꯝ ꯂꯧꯋꯦ ꯑꯗꯨꯒ ꯆꯥꯛ ꯌꯦꯟꯁꯥꯡ ꯑꯩꯈꯣꯏꯒꯤ ꯆꯥꯛ ꯀꯩꯀꯩ ꯌꯥꯎꯔꯒꯕꯨ ꯆꯃꯉꯥ ꯂꯧꯕ ꯑꯗꯨ ꯂꯩꯐꯝ ꯆꯥꯐꯝ ꯄꯨꯂꯞ ꯐ꯭ꯔꯤ ꯁꯨꯃꯥꯏꯅ ꯆꯃꯉꯥꯗ ꯃꯤ ꯑꯃꯒꯤ ꯁꯨꯃꯥꯏꯅ ꯇꯧꯋꯦ ꯑꯣ ꯌꯥꯅꯤꯗ ꯌꯥꯅꯤꯗ ꯑꯗꯨꯝ ꯀꯥ ꯍꯦꯟꯅꯀꯣ ꯑꯗꯨꯝ ꯑꯩꯈꯣꯏ ꯒꯥꯟꯉꯥꯏ ꯐꯦꯁꯇꯤꯚꯦꯜꯁꯤ ꯌꯥꯝꯅ ꯃꯣꯏꯗꯤ ꯄꯣꯄꯨꯂꯔ ꯑꯣꯏꯅ ꯇꯧꯕꯅꯤꯅ ꯑꯗꯨꯝ ꯑꯗꯨꯒꯨꯝꯕ ꯈꯤꯇꯪ ꯑꯩꯈꯣꯏ ꯔꯤꯂꯦꯛꯁ ꯑꯣꯏꯅꯦꯕ ꯑꯗꯨꯝ ꯈꯔ ꯑꯗꯨꯝ ꯄꯥꯔꯇꯤ ꯇꯧꯕ ꯌꯥꯕ ꯈꯣꯠꯄꯒꯤ ꯑꯗꯨꯃꯥꯏꯅ ꯑꯗꯨꯝ ꯂꯩꯅꯤ ꯍꯣ ꯇꯧꯁꯦ ꯇꯧꯁꯦ ꯌꯥꯝ ꯑꯗꯨꯝ ꯆꯠꯃꯤꯟꯅꯁꯦ ꯑꯗꯨꯝ ꯅꯨꯡꯉꯥꯏꯕꯅꯤ ꯑꯩꯈꯣꯏꯗꯤ ꯑꯗꯨꯝ ꯌꯥꯎꯕꯅꯤꯅ ꯑꯗꯨꯝ ꯅꯣꯏꯗꯤ ꯍꯟꯗꯛꯁꯤ ꯑꯍꯥꯟꯕ ꯑꯣꯏꯔꯝꯅꯤꯕ ꯑꯣ ꯌꯥꯅꯤ ꯍꯣꯏ ꯍꯣꯏ ꯍꯟꯗꯛ ꯆꯍꯤꯒꯤ ꯐꯖꯅ ꯌꯥꯎꯔꯁꯦ ꯅꯣꯏꯁꯨ ꯂꯥꯛꯑꯣ ꯑꯩꯈꯣꯏ ꯄꯨꯂꯞ ꯆꯠꯃꯤꯟꯅꯔꯒ ꯑꯩꯅ ꯒꯥꯔꯤ ꯄꯨꯊꯣꯛꯑꯒ ꯑꯗꯨꯝ ꯑꯗꯨ ꯂꯩꯐꯝ ꯆꯥꯐꯝꯗꯨ ꯁꯤꯟꯅꯔꯒ ꯌꯦꯡꯉꯒ ꯑꯩꯈꯣꯏ ꯄꯨꯟꯅ ꯑꯗꯨꯝ ꯑꯥꯗ ꯑꯦꯟꯖꯣꯏ ꯇꯧꯔꯒꯀꯣ ꯂꯩꯔꯁꯦ ꯍꯣ ꯍꯣ ꯂꯥꯛꯑꯣ ꯂꯥꯛꯑꯣ ꯑꯣ ꯐꯔꯦ ꯐꯔꯦ ꯂꯥꯛꯑꯣ ꯂꯥꯛꯑꯣ ꯒꯥꯟꯉꯥꯏꯗꯣ ꯐꯖꯅ ꯌꯦꯡꯉꯁꯤ ꯑꯣꯀꯦ ꯑꯣꯀꯦ